ꯍꯥꯟꯅꯒꯤ ꯐꯣꯇꯣꯁꯤꯡ ꯑꯔꯤꯕ ꯐꯣꯇꯣꯁꯤꯡ ꯂꯩ ꯍꯧꯖꯤꯛꯀꯤ ꯐꯣꯇꯣꯒ ꯌꯦꯡꯅꯔꯨꯕ ꯃꯇꯝꯗ ꯍꯥꯟꯅꯒꯗꯤ ꯌꯥꯝ ꯈꯦꯠꯅꯩ ꯍꯥꯟꯅꯩ ꯐꯣꯇꯣꯗꯨꯗꯤ ꯕ꯭ꯂꯦꯛ ꯑꯦꯟ ꯍ꯭ꯋꯥꯏꯠ ꯑꯣꯏ ꯍꯧꯖꯤꯛꯀꯤ ꯐꯣꯇꯣꯗꯤ ꯌꯥꯝꯅ ꯃꯌꯦꯛꯁꯨ ꯁꯦꯡꯉꯦ ꯑꯗꯣ ꯍꯥꯟꯅꯩ ꯐꯣꯇꯣꯗꯨꯅꯗꯤ ꯃꯒꯨꯜ ꯍꯦꯟꯅ ꯂꯩꯕ꯭ꯔꯅ ꯈꯜꯂꯤ ꯀꯩꯒꯤꯅꯣꯗ ꯍꯥꯟꯅ ꯇꯥꯡꯅ ꯐꯪꯕ ꯐꯣꯇꯣꯁꯦ ꯇꯥꯡꯅ ꯏꯁꯇꯗꯤꯌꯣꯗꯒ ꯆꯠꯂꯒ ꯀꯥꯞꯄ ꯑꯗꯨꯅ ꯚꯦꯂꯨꯗꯨ ꯑꯗꯨꯅ ꯍꯦꯟꯅ ꯂꯩ ꯍꯥꯏꯅ ꯈꯜꯂꯤ ꯍꯧꯖꯤꯛꯇꯤ ꯐꯣꯇꯣꯁꯤ ꯑꯦꯅꯤ ꯑꯦꯅꯤ ꯃꯐꯝ ꯑꯃꯗ ꯍꯦꯛꯇ ꯀꯥꯞꯄ ꯈꯨꯗꯛ ꯈꯨꯗꯛꯇ ꯀꯥꯞꯄ ꯌꯥꯔꯦ ꯏꯁꯥ ꯏꯁꯥꯅ ꯑꯗꯨꯅ ꯍꯥꯟꯅꯅ ꯍꯦꯜꯂꯦꯅ ꯑꯩꯅ ꯈꯜꯂꯤ